ꯀꯛꯆꯤꯡ ꯖꯤꯂꯥꯒꯤ ꯁꯦꯟꯃꯤꯠꯂꯣꯟꯗ ꯃꯔꯨꯑꯣꯏꯅ ꯃꯐꯝ ꯑꯁꯤꯒꯤ ꯏꯟꯗꯁꯇ꯭ꯔꯤꯁꯤꯡ ꯅꯠꯇ꯭ꯔꯒ ꯂꯂꯣꯟ ꯏꯇꯤꯛꯀ ꯃꯔꯤ ꯂꯩꯅꯅ ꯊꯕꯛ ꯈꯔ ꯍꯥꯏꯔꯒꯗꯤ ꯑꯍꯥꯟꯕꯗ ꯂꯝꯗꯝ ꯑꯁꯤꯒꯤ ꯑꯁꯤꯗ ꯃꯩꯍꯧꯔꯣꯜꯗꯒꯤ ꯂꯩꯔꯛꯂꯕ ꯏꯄꯥ ꯏꯄꯨ ꯑꯗꯨ ꯑꯗꯨꯒꯤ ꯃꯇꯤꯛ ꯑꯗꯨꯛꯀꯤ ꯃꯇꯤꯛ ꯃꯈꯨꯠ ꯃꯁꯥ ꯍꯩꯔꯝꯃꯤ ꯑꯃꯗꯤ ꯃꯈꯣꯏꯅ ꯂꯝꯗꯝ ꯑꯁꯤꯒꯤ ꯇꯠꯅ ꯊꯥꯅ ꯌꯥꯔꯣꯏꯗꯕ ꯀꯂꯥ ꯀꯌꯥꯕꯨ ꯊꯝꯕꯤꯔꯝꯂꯤ ꯃꯁꯤꯅ ꯍꯤꯡꯕꯗ ꯂꯥꯏꯊꯣꯛꯍꯜꯂꯤ ꯁꯦꯃꯤꯠꯂꯣꯟ ꯐꯒꯠꯍꯜꯂꯤ ꯃꯇꯝ ꯃꯇꯝꯒꯤ ꯑꯍꯣꯡꯕ ꯍꯥꯏꯕꯗꯨꯅꯤ ꯊꯥꯏꯅꯗꯒꯤ ꯌꯥꯝꯅ ꯋꯥꯅ ꯁꯥꯖꯕ ꯄꯣꯠꯂꯝ ꯄꯣꯠꯂꯝ ꯀꯌꯥ ꯑꯔꯥꯞꯄ ꯃꯐꯝꯗꯒꯤ ꯂꯩꯕ ꯀꯩꯊꯦꯜꯁꯤꯡꯗ ꯆꯠꯇꯨꯅ ꯌꯣꯟꯕ ꯇꯥꯔꯝꯃꯤ ꯑꯃꯗꯤ ꯁꯦꯜ ꯌꯥꯝꯅ ꯐꯪꯅꯔꯝꯗꯦ ꯑꯗꯨꯕꯨ ꯍꯧꯖꯤꯛꯀꯥꯟꯗꯤ ꯑꯅꯛꯄ ꯃꯐꯝꯗ ꯕꯖꯥꯔꯗ ꯁꯤꯡ ꯂꯩꯔꯛꯂꯦ ꯂꯩꯔꯛꯂꯦ ꯑꯃꯗꯤ ꯌꯣꯟꯕꯒꯤ ꯋꯥꯅꯗ꯭ꯔꯦ ꯃꯔꯝꯗꯤ ꯂꯝꯗꯝ ꯑꯁꯤꯒꯤ ꯄꯣꯠꯁꯤꯡ ꯑꯁꯤ ꯃꯐꯝ ꯀꯌꯥꯗꯒꯤ ꯑꯄꯥꯝꯕ ꯐꯥꯎꯅꯕꯅ ꯗꯤꯃꯥꯟ ꯑꯁꯨꯛꯀꯤ ꯋꯥꯡꯈꯠꯂꯛꯂꯤ ꯑꯗꯨꯕꯨ ꯍꯥꯏꯔꯤꯕ ꯄꯣꯠꯁꯤꯡ ꯄꯣꯠ ꯂꯝꯁꯤꯡ ꯄꯣꯠꯂꯝꯁꯤꯡ ꯑꯁꯤ ꯁꯥꯅꯕ ꯃꯆꯥꯛꯁꯤꯡ ꯑꯁꯤꯗꯤ ꯑꯁꯨꯝ ꯑꯁꯨꯝ ꯃꯥꯡꯁꯤꯜꯂꯛꯂꯤ ꯑꯁꯤꯗꯁꯨ ꯅꯠꯇꯅ ꯑꯁꯨꯛ ꯌꯥꯝꯅ ꯐꯖꯔꯕ ꯊꯥꯏꯅꯗꯒꯤ ꯂꯩꯔꯛꯂꯕ ꯀꯌꯥ ꯑꯁꯤꯕꯨ ꯃꯥꯡꯂꯦ ꯊꯥꯏꯅꯗ ꯊꯥ ꯍꯟ ꯊꯍꯜꯂꯛꯂꯦ ꯃꯒꯨꯟ ꯍꯟꯊꯍꯜꯂꯛꯂꯦ ꯃꯔꯝ ꯑꯃ ꯍꯥꯏꯔꯒꯗꯤ ꯃꯇꯝꯗꯨꯗ ꯑꯍꯟꯁꯤꯡꯅ ꯌꯥꯝꯅ ꯋꯥꯅ ꯐꯖꯅ ꯁꯦꯝꯕ ꯀꯌꯥ ꯑꯗꯣ ꯍꯧꯖꯤꯛꯇꯤ ꯃꯦꯆꯤꯟ ꯀꯌꯥꯒꯤ ꯃꯇꯦꯡ ꯂꯧꯗꯨꯅ ꯋꯥꯅ ꯐꯖꯅ ꯗꯤꯖꯥꯏꯟ ꯀꯌꯥ ꯑꯃꯨꯛ ꯑꯇꯦꯟꯕ ꯃꯇꯝꯗ ꯑꯣꯏꯍꯟꯗꯨꯅ ꯌꯥꯝꯅ ꯍꯣꯡꯕ ꯃꯑꯣꯡꯗ ꯕꯖꯥꯔꯗ ꯐꯪꯂꯛꯄꯒꯤ ꯃꯑꯣꯡ ꯑꯃ ꯂꯥꯛꯂꯤ ꯃꯁꯤꯅ

ꯃꯈꯣꯏꯅ ꯋꯥꯅ ꯁꯥꯖꯕ ꯄꯣꯠꯁꯤꯡ ꯑꯗꯣ ꯃꯃꯜ ꯇꯥꯡꯈꯠꯂꯛꯄ ꯑꯃꯗꯤ ꯃꯇꯝꯒꯤ ꯚꯦꯂꯨ ꯋꯥꯡꯈꯠꯂꯛꯄ ꯂꯣꯏꯅꯅ ꯃꯑꯣꯡ ꯃꯇꯧꯗ ꯃꯦꯆꯤꯟꯒꯤ ꯄꯣꯠꯁꯤꯡ ꯑꯗꯨꯅ ꯍꯦꯟꯅ ꯐꯖꯔꯛꯄ ꯀꯌꯥ ꯁꯤꯅ ꯊꯥꯏꯅꯗꯒꯤ ꯂꯩꯔꯛꯂꯕ ꯃꯒꯨꯟ ꯂꯩꯔꯕ ꯈꯨꯠ ꯁꯥ ꯍꯩꯕꯒꯤ ꯆꯠꯅꯕꯤꯗꯨꯗꯤ ꯂꯥꯞꯊꯣꯛꯍꯜꯂꯦ ꯃꯁꯤꯅ ꯈꯨꯡꯒꯪꯗ ꯈꯨꯡꯒꯪꯒꯤ ꯄꯨꯟꯁꯤꯗ ꯍꯤꯡꯃꯤꯟꯅꯔꯤꯕ ꯀꯌꯥꯒꯤ ꯁꯦꯟꯃꯤꯠꯂꯣꯟꯗ ꯑꯆꯧꯕ ꯆꯩꯊꯦꯡ ꯄꯤꯔꯤ ꯑꯃꯗꯤ ꯄꯨꯛꯅꯤꯡ ꯋꯥꯍꯜꯂꯤ